ꯍꯧꯖꯤꯛꯇꯤ ꯆꯥꯎꯈꯠꯂꯛꯄꯒꯤ ꯃꯇꯨꯡ ꯏꯟꯅ ꯑꯩꯒꯤ ꯏꯃꯥꯟꯅꯕ ꯑꯃꯁꯨ ꯕꯦꯡꯒ꯭ꯂꯣꯔꯗ ꯂꯩꯕꯅꯤ ꯑꯗꯨꯕꯨ ꯆꯥꯎꯈꯠꯂꯛꯄꯒꯤ ꯃꯇꯨꯡ ꯏꯟꯅ ꯐꯣꯟꯒꯤ ꯈꯨꯠꯊꯥꯡꯗ ꯕꯤꯗꯤꯑꯣ ꯀꯣꯜ ꯁꯥꯟꯅꯗꯨꯅ ꯁꯛ ꯁꯛ ꯎꯅꯗ꯭ꯔꯒꯕꯁꯨ ꯈꯨꯗꯛꯇ ꯎꯟꯅꯕ ꯐꯪꯗ꯭ꯔꯥꯒꯁꯨ ꯁꯛ ꯁꯛ ꯎꯅꯗꯨꯅ ꯐꯣꯟꯒꯤ ꯈꯨꯠꯊꯥꯡꯗ ꯑꯋꯥ ꯅꯨꯡꯉꯥꯏ ꯀꯌꯥ ꯋꯥꯔꯤ ꯁꯥꯗꯨꯅ ꯑꯋꯥ ꯅꯨꯉꯥꯏꯒꯤ ꯀꯌꯥ ꯐꯣꯡꯗꯣꯛꯅꯗꯨꯅ ꯈꯨꯗꯛꯇ ꯌꯨꯝ ꯑꯃꯗꯇ ꯂꯩꯕ ꯃꯤꯒꯨꯝꯅ ꯋꯥꯔꯤ ꯁꯥꯕ ꯐꯪꯂꯦ ꯍꯥꯟꯅꯗꯤ ꯆꯦꯗ ꯂꯦꯇꯔꯗ ꯊꯥꯅꯔꯕꯗꯨ ꯆꯥꯎꯈꯠꯂꯛꯄꯒꯤ ꯃꯇꯨꯡ ꯏꯟꯅ ꯑꯥꯗ ꯊꯥꯞꯅ ꯂꯩꯈꯤꯕ ꯇꯥꯔꯒꯁꯨ ꯐꯣꯟꯒꯤ ꯈꯨꯠꯊꯥꯡꯗꯒꯤ ꯁꯛ ꯁꯛ ꯎꯅꯗꯨꯅ ꯈꯨꯗꯛꯇ ꯍꯥꯏꯅꯤꯡꯕ ꯀꯌꯥ ꯑꯋꯥ ꯅꯨꯡꯉꯥꯏ ꯀꯌꯥ ꯍꯥꯏꯅꯗꯨꯅ ꯍꯥꯏꯅꯕ ꯌꯥꯕꯒꯤ ꯈꯨꯗꯣꯡꯆꯥꯕ ꯑꯗꯨ ꯂꯩꯔꯦ ꯍꯥꯟꯅꯒꯤ ꯃꯇꯝ ꯑꯗꯨꯒꯨꯝꯅ ꯍꯥꯟꯅꯒꯤ ꯃꯇꯝ ꯑꯗꯨꯗꯗꯤ ꯂꯦꯇꯔ ꯊꯥꯗꯨꯅ ꯌꯥꯝ ꯋꯥꯅ ꯅꯨꯃꯤꯠ ꯀꯌꯥꯅꯤ ꯍꯣꯠꯅꯕ ꯑꯗꯨ ꯍꯧꯖꯤꯛꯇꯤ ꯈꯨꯗꯛꯇ ꯐꯣꯟꯒꯤ ꯈꯨꯠꯊꯥꯡꯗꯒꯤ ꯆꯥꯎꯈꯠꯄꯒꯤ ꯃꯇꯨꯡ ꯏꯟꯅ ꯐꯣꯟꯒꯤ ꯈꯨꯠꯊꯥꯡꯗ ꯁꯦꯀꯦꯟꯗ ꯁꯛ ꯁꯛ ꯎꯅꯗꯨꯅ ꯋꯥꯔꯤ ꯍꯥꯏꯅꯤꯡꯂꯤꯕ ꯀꯌꯥ ꯑꯗꯨ ꯐꯣꯡꯗꯣꯛꯅꯗꯨꯅ ꯈꯨꯗꯛꯇ ꯏ ꯄꯥꯎ ꯐꯥꯎꯗꯣꯛꯅꯕ ꯌꯥꯔꯦ